ꯁꯥ ꯁꯟ ꯂꯣꯏꯔꯕ ꯃꯤꯑꯣꯏ ꯂꯣꯏꯔꯤꯕ ꯃꯤꯑꯣꯏꯁꯤꯡꯅ ꯁꯥ ꯁꯟ ꯁꯤꯡꯕꯨ ꯑꯁꯣꯏ ꯑꯉꯥꯝ ꯌꯥꯎꯗꯅꯕ ꯑꯅꯥ ꯑꯌꯦꯛ ꯂꯩꯇꯅꯕ ꯑꯩꯈꯣꯏꯅ ꯁꯥ ꯁꯟ ꯌꯣꯛꯄ ꯃꯇꯝꯗ ꯁꯟꯁꯤꯡꯕꯨ ꯃꯇꯝ ꯆꯥꯅ ꯃꯆꯤꯟꯆꯥꯛ ꯄꯤꯖꯕ ꯃꯀꯣꯟꯁꯤꯡꯕꯨ ꯅꯥꯟꯅ ꯊꯝꯕꯤꯕ ꯃꯊꯤ ꯃꯌꯨꯡꯁꯤꯡꯕꯨ ꯃꯇꯝ ꯆꯥꯅ ꯁꯦꯡꯕꯤꯕ ꯃꯀꯣꯟꯗ ꯇꯤꯟ ꯀꯥꯡꯅ ꯆꯤꯡꯕ ꯆꯪꯗꯅꯕ ꯆꯦꯛꯁꯤꯟꯅ ꯀꯥꯡꯈꯜ ꯈꯟꯕ ꯑꯍꯣꯕꯁꯤꯡ ꯃꯦꯟꯁꯤꯟꯗꯨꯅ ꯆꯦꯛꯁꯤꯟꯅ ꯁꯤꯟꯅꯕꯤꯕ ꯁꯦꯟꯅꯕꯤꯕ ꯃꯇꯝ ꯆꯥꯅ ꯃꯅꯥꯛ ꯅꯛꯄ ꯁꯥ ꯁꯟꯒꯤ ꯑꯣꯏꯕ ꯍꯣꯁꯄꯤꯇꯥꯜꯗ ꯄꯨꯗꯨꯅ ꯍꯤꯗꯥꯛ ꯀꯥꯞꯊꯣꯛꯄꯤꯕ ꯇꯤꯀꯥ ꯊꯥꯕꯤꯕ ꯃꯊꯧ ꯇꯥꯏ ꯑꯗꯨꯒ ꯑꯩꯈꯣꯏꯅ ꯍꯨꯏ ꯂꯣꯏꯒꯦ ꯍꯥꯏꯔꯕꯗꯁꯨ ꯍꯨꯏꯗꯣ ꯍꯨꯏ ꯑꯗꯣ ꯂꯨꯅ ꯇꯧꯕ ꯂꯨꯅ ꯇꯧꯕꯤꯕꯅ ꯑꯩꯈꯣꯏ ꯃꯈꯣꯏꯒꯤ ꯑꯄꯥꯝꯕ ꯃꯆꯤꯟꯆꯥꯛ ꯄꯤꯖꯕꯤꯕ ꯍꯨꯏꯅ ꯍꯨꯏꯅ ꯆꯤꯛꯄꯗ ꯔꯦꯕꯤꯁ ꯍꯥꯏꯗꯅꯕ ꯔꯦꯕꯤꯁ ꯅꯥꯗꯅꯕ ꯍꯤꯗꯥꯛ ꯀꯥꯞꯊꯣꯛ ꯄꯤꯗꯨꯅ ꯃꯈꯣꯏꯕꯨ ꯃꯇꯝ ꯆꯥꯅ ꯏꯔꯨꯖꯕꯤꯕ ꯍꯨꯏꯁꯤꯡꯕꯨ ꯃꯍꯤꯛ ꯃꯍꯤꯛ ꯐꯥꯗꯣꯛꯄꯤꯕ ꯑꯁꯤꯅꯆꯤꯡꯕ ꯀꯌꯥ ꯑꯃꯔꯣꯝ ꯇꯧꯕ ꯌꯥꯏ ꯑꯗꯨꯒ ꯁꯥ ꯁꯟ ꯍꯨꯏ ꯍꯧꯗꯣꯡ ꯌꯦꯟ ꯉꯥꯅꯨ ꯑꯗꯒꯤ ꯑꯅꯥꯕ ꯀꯌꯥ ꯑꯃꯔꯣꯝ ꯄꯣꯛꯍꯜꯂꯤ ꯈꯨꯗꯝ ꯑꯣꯏꯅ ꯍꯥꯏꯔꯕꯗ ꯔꯦꯕꯤꯁ ꯕꯥꯔꯠ ꯐ꯭ꯂꯨ ꯀꯦꯠ ꯁꯜꯃꯣꯂꯤꯌꯥ ꯑꯁꯤꯅ ꯆꯤꯡꯕ ꯂꯥꯏꯅꯥ ꯀꯌꯥ ꯑꯃꯔꯣꯝ ꯄꯣꯛꯍꯜꯂꯤ